ꯊꯥꯡ ꯍꯥꯏꯁꯦ ꯌꯨꯝꯊꯣꯡ ꯈꯨꯗꯤꯡꯃꯛꯇ ꯂꯩ ꯂꯩꯇꯕꯁꯨ ꯌꯥꯗꯦ ꯍꯥꯏꯗꯤ ꯃꯥꯒꯤ ꯃꯥꯁꯦ ꯌꯥꯝ ꯀꯥꯟꯅꯩꯌꯦꯕ ꯑꯗꯨꯒ ꯁꯥꯏꯠ ꯑꯃꯗ ꯀꯥꯟꯅꯗꯦꯕ ꯀꯥꯟꯅꯗꯕꯗꯨꯒꯤ ꯃꯔꯝꯗꯨꯅꯦꯕ ꯑꯩꯅ ꯍꯥꯏꯒꯦ ꯇꯧꯔꯤꯁꯤꯅ ꯊꯥꯡ ꯍꯥꯏꯁꯦ ꯌꯨꯝꯊꯣꯡ ꯈꯨꯗꯤꯡꯃꯛꯇ ꯂꯩꯒꯗꯧꯕꯅꯤ ꯑꯗꯨꯕꯨ ꯊꯥꯡ ꯍꯥꯏꯁꯤꯅ ꯃꯐꯝ ꯃꯇꯝ ꯆꯥꯗꯅ ꯁꯤꯖꯤꯟꯅꯕ ꯇꯥꯔꯕꯗꯤ ꯊꯥꯡ ꯍꯥꯏꯁꯤꯒꯤ ꯀꯥꯟꯅꯗꯕ ꯀꯥꯟꯅꯗꯕ ꯉꯥꯛꯇꯅꯦꯕ ꯃꯐꯝ ꯆꯥꯅ ꯊꯝꯗꯕ ꯃꯇꯝꯗ ꯑꯉꯥꯡ ꯅꯨꯕꯤ ꯍꯥꯏꯁꯤꯗꯤ ꯒ꯭ꯌꯥꯟ ꯇꯥꯗꯕ ꯃꯇꯝꯗꯗꯤ ꯊꯥꯡꯗꯣ ꯄꯥꯏꯔ ꯁꯥꯟꯅꯩ ꯃꯣꯏꯗꯤ ꯊꯥꯡ ꯍꯥꯏꯕꯗꯣ ꯈꯪꯗꯕꯅꯤꯅ ꯄꯣꯠꯇꯨ ꯄꯣꯠ ꯑꯣꯏꯅ ꯁꯥꯟꯅꯄꯣꯠ ꯑꯣꯏꯅ ꯎꯗꯅ ꯊꯥꯡ ꯍꯥꯏꯗꯣ ꯄꯥꯏꯔ ꯁꯥꯟꯅꯕ ꯃꯇꯝꯗ ꯃꯈꯨꯠꯇ ꯁꯣꯛꯄ ꯌꯥꯎꯋꯤ ꯃꯁꯥꯗ ꯂꯦꯟꯖꯟꯕ ꯌꯥꯎꯋꯤ ꯑꯁꯤꯒꯤ ꯀꯥꯟꯅꯗꯕ ꯑꯝꯁꯨ ꯂꯩꯔꯦ ꯑꯗꯨꯒ ꯑꯍꯟꯅ ꯑꯍꯟ ꯑꯍꯟꯅ ꯑꯩꯈꯣꯏ ꯅꯍꯥꯁꯦ ꯂꯩꯇꯕ ꯃꯇꯝꯗ ꯃꯣꯏꯅ ꯁꯣꯟꯖꯜꯂꯛꯄ ꯃꯇꯝꯗ ꯑꯦ ꯄꯣꯠꯃꯛꯇ ꯈꯥꯏꯕ ꯑꯣꯏꯔꯣ ꯃꯆꯥ ꯃꯁꯨꯁꯤꯡꯗꯣ ꯂꯩꯇꯕ ꯃꯇꯝꯗ ꯀꯩꯅꯣꯝ ꯈꯥꯏ ꯃꯇꯝꯗ ꯃꯈꯨꯠꯇꯨ ꯅꯤꯛꯄꯅꯤꯅ ꯃꯣꯏꯗꯤ ꯈꯥꯏꯀꯥꯟꯗ ꯈꯤꯇꯪ ꯂꯦꯟꯁꯤꯟꯕ ꯈꯣꯠꯁꯤꯟꯕ ꯍꯥꯏꯕ ꯑꯃ ꯂꯩꯔꯦ ꯑꯗꯩꯗꯤ ꯂꯩꯀꯥꯏꯒꯤ ꯊꯧꯗꯣꯛ ꯋꯥꯊꯣꯛ ꯆꯠꯂꯤꯕ ꯃꯌꯥꯝꯁꯤꯗ ꯑꯩꯈꯣꯏꯅ ꯏꯟꯁꯥꯡ ꯅꯥꯄꯤ ꯁꯦꯝꯕ ꯈꯣꯠꯄ ꯇꯧꯕ ꯃꯇꯝꯗ ꯊꯥꯡꯅ ꯈꯤꯇꯪ ꯁꯣꯛꯄ ꯃꯇꯝꯗ ꯑꯩꯈꯣꯏ ꯈꯨꯠꯇ ꯏꯊꯣꯛꯑꯦꯕ ꯁꯤ ꯀꯥꯟꯅꯗꯕꯩ ꯀꯥꯟꯅꯗꯕ ꯉꯥꯛꯇꯅꯦꯕ ꯑꯗꯩ ꯅꯨꯄꯥꯅ ꯁꯤꯡ ꯌꯥꯟ ꯆꯠꯄ ꯃꯇꯝꯗ ꯊꯥꯡꯗꯨꯅ ꯍꯥꯏꯗꯤ ꯈꯪꯍꯧꯗꯕ ꯃꯤꯀꯨꯞꯇ ꯊꯥꯡꯗꯨ ꯌꯥꯟꯕ ꯁꯤꯡꯗꯨ ꯌꯥꯟꯕ ꯃꯇꯝꯗ ꯃꯥꯏ ꯃꯁꯥꯗ ꯁꯣꯛꯄ ꯌꯥꯏ ꯅꯠꯇ꯭ꯔꯒꯅ ꯃꯈꯣꯡꯗ ꯁꯣꯛꯄ ꯌꯥꯏ ꯑꯁꯤꯒꯨꯝꯕꯒꯤ ꯃꯌꯥꯝꯁꯨ ꯂꯩꯈ꯭ꯔꯦ ꯊꯥꯡꯒꯤ ꯀꯥꯟꯅꯗꯕ ꯁꯤꯗꯁꯨ ꯅꯠꯇꯅ ꯑꯩꯈꯣꯏꯅ ꯍꯣꯏ ꯃꯤꯑꯣꯏꯕ ꯑꯃ ꯑꯣꯏꯅ ꯋꯥꯈꯟ ꯐꯤꯊꯕ ꯉꯝꯗꯕꯗꯒꯤ ꯏꯃꯨꯡꯗ ꯑꯣꯏꯔꯣ ꯌꯨꯝꯊꯪꯅꯕꯗ ꯑꯣꯏꯔꯣ ꯈꯠꯅꯕ ꯃꯇꯝꯗ ꯊꯥꯡꯁꯦ ꯂꯥꯏꯅ ꯆꯥꯛꯁꯪꯗ ꯊꯝꯃꯕꯅꯤꯅ ꯑꯁꯤꯒꯤ ꯄꯥꯏꯔꯒ ꯊꯥꯡ ꯇꯦꯟ ꯍꯥꯏꯁꯦ ꯌꯥꯝ ꯇꯧꯅꯩꯑꯕ ꯑꯁꯤꯅ ꯃꯔꯝ ꯑꯣꯏꯔꯒ ꯊꯥꯡꯁꯦ ꯌꯥꯝ ꯀꯥꯟꯅꯗꯦ ꯈꯠꯅꯕ ꯃꯇꯝꯗ ꯑꯩꯈꯣꯏꯅ ꯊꯥꯡ ꯂꯣꯠꯁꯟꯅꯩꯁꯤ ꯀꯔꯤꯒꯤꯅꯣ ꯍꯥꯏꯕ ꯃꯇꯝꯗ ꯑꯦ ꯃꯣꯏꯗꯤ ꯋꯥꯈꯟꯁꯤ ꯇꯦꯟꯁꯟꯒꯤ ꯃꯈꯥ ꯄꯣꯟꯅ ꯈꯜꯂꯛꯇꯕ ꯃꯇꯝꯗ ꯉꯥꯛꯇꯪꯗꯤ ꯃꯤꯑꯣꯏꯕꯁꯦ ꯁꯥ ꯑꯣꯜꯂꯛꯄꯅꯤꯅ ꯑꯗꯨꯅ ꯊꯥꯡꯁꯤ ꯃꯐꯝ ꯆꯥꯅ ꯆꯥꯅ ꯊꯝꯅꯦꯕ ꯊꯥꯡꯗꯨꯅ ꯄꯥꯏꯔꯨ ꯃꯇꯝ ꯃꯣꯏ ꯑꯅꯤ ꯈꯠꯅꯕ ꯀꯥꯟꯗꯨꯗꯗꯤ ꯃꯣꯏꯁꯨ ꯑꯥꯎꯠ ꯑꯣꯐ ꯀꯟꯇ꯭ꯔꯣꯜꯗ ꯂꯩꯈꯤꯕ ꯃꯇꯝꯗꯗꯤ ꯊꯥꯡꯁꯤꯅ ꯃꯤꯗ ꯌꯥꯟꯅꯤ ꯌꯥꯜꯂꯣꯏꯗꯣ ꯑꯝꯐꯥꯎ ꯈꯪꯕ ꯅꯠꯇꯦꯕ ꯑꯗꯨꯅ ꯃꯁꯥꯗ ꯌꯥꯟꯈꯤꯕ ꯃꯇꯝꯗꯗꯤ ꯃꯁꯥꯗꯨ ꯈꯟꯊꯍꯧꯗꯅ ꯑꯗꯨꯝ ꯏ ꯊꯣꯛꯄ ꯈꯣꯠꯄ ꯑꯁꯤꯗꯅꯦꯕ ꯊꯥꯡꯒꯤ ꯑꯃꯥꯡꯕ ꯀꯌꯥ ꯑꯃ ꯂꯥꯛꯏꯁꯦ ꯑꯗꯨꯅ ꯊꯥꯡ ꯍꯥꯏꯁꯤꯒꯤ ꯑꯁꯣꯏꯕꯁꯨ ꯃꯌꯥꯝ ꯑꯃ ꯂꯩ ꯍꯥꯏꯕꯁꯦ ꯑꯩ ꯁꯤꯗ ꯍꯥꯏꯅꯤꯡꯉꯦꯕ